ꯑꯩꯈꯣꯏꯒꯤ ꯂꯩꯕꯥꯛ ꯑꯁꯤ ꯒꯅꯇꯟꯇ꯭ꯔꯅ ꯒꯅꯇꯟꯇ꯭ꯔꯅ ꯆꯂꯥꯏꯕ ꯂꯝꯅꯤ ꯃꯁꯤꯗ ꯑꯩꯈꯣꯏꯒꯤ ꯔꯥꯖꯅꯤꯇꯤꯒꯤ ꯗꯜꯁꯤꯡ ꯃꯌꯥꯝ ꯈꯥꯏꯗꯣꯛꯑꯒ ꯊꯝꯃꯤ ꯁꯝꯅ ꯄꯜꯂꯕꯗ ꯕꯤ ꯖꯦ ꯄꯤ ꯀꯣꯡꯒ꯭ꯔꯦꯁ ꯇ꯭ꯔꯤꯅꯃꯨꯜꯅ ꯆꯤꯡꯕ ꯍꯔ ꯂꯩꯈ꯭ꯔꯦ ꯁꯤꯗ ꯆꯠꯅꯔꯤꯕꯁꯦ ꯑꯩꯈꯣꯏꯒꯤ ꯊꯥꯏꯅꯒꯤ ꯍꯧꯈꯤꯕ ꯃꯇꯝꯗ ꯅꯤꯡꯊꯧ ꯑꯩꯈꯣꯏꯒꯤ ꯂꯨꯆꯤꯡꯕ ꯁꯤꯡ ꯂꯨꯆꯤꯡꯕ ꯑꯁꯤ ꯑꯩꯈꯣꯏꯒꯤ ꯃꯤꯑꯣꯏꯕꯁꯤꯡꯅ ꯄ꯭ꯔꯖꯥꯁꯤꯡꯅ ꯃꯍꯥꯛꯀꯤ ꯑꯐꯕ ꯐꯠꯇꯕ ꯃꯍꯥꯛꯀꯤ ꯀꯌꯥꯝ ꯌꯥꯝꯅ ꯃꯥꯒꯤ ꯊꯝꯃꯣꯏ ꯁꯦꯡꯕ ꯀꯌꯥꯝ ꯌꯥꯝꯅ ꯃꯥꯁꯦ ꯊꯕꯛ ꯇꯧꯕ ꯉꯝꯕꯒꯤ ꯆꯥꯡ ꯑꯗꯨ ꯌꯦꯡꯉꯕ ꯃꯇꯨꯡꯗ ꯃꯥꯒꯤ ꯄꯨꯝꯅꯃꯛ ꯑꯗꯨ ꯎꯔꯕ ꯃꯇꯨꯡꯗ ꯈꯜꯂ ꯀꯥꯟꯗ ꯃꯍꯥꯛ ꯑꯁꯤ ꯚꯣꯠ ꯇꯧꯔꯒ ꯃꯍꯥꯛ ꯑꯁꯤ ꯈꯜꯂꯒ ꯂꯤꯗꯔ ꯑꯁꯤ ꯑꯣꯏꯍꯟꯕꯅꯤ ꯑꯁꯨꯝꯅ ꯆꯠꯅꯔꯛꯄꯒꯤ ꯃꯇꯨꯡ ꯑꯃ ꯑꯗꯨꯝ ꯆꯠꯅꯕꯤ ꯑꯃ ꯑꯣꯏꯅ ꯆꯠꯊꯔꯛꯂꯕ ꯃꯇꯨꯡꯗ ꯑꯩꯈꯣꯏ ꯍꯧꯖꯤꯛ ꯍꯧꯖꯤꯛꯁꯨ ꯑꯗꯨꯝ ꯃꯗꯨꯒꯤ ꯒꯅꯇꯟꯇ꯭ꯔꯒꯤ ꯂꯩꯉꯥꯛ ꯑꯗꯨ ꯆꯠꯊꯔꯤ ꯃꯁꯤ ꯆꯠꯄ ꯃꯇꯝ ꯃꯁꯤꯒꯤ ꯒꯅꯇꯟꯇ꯭ꯔꯒꯤ ꯂꯩꯉꯥꯛ ꯑꯁꯤ ꯆꯠꯄ ꯃꯇꯝꯗ ꯑꯩꯉꯣꯟꯗ ꯅꯨꯡꯉꯥꯏꯇꯕꯁꯨ ꯂꯩ ꯅꯨꯡꯉꯥꯏꯕꯁꯨ ꯂꯩ ꯅꯨꯡꯉꯥꯏꯕ ꯍꯥꯏꯔꯒꯗꯤ ꯍꯥꯟꯅ ꯍꯥꯏꯖꯔꯒꯦ ꯅꯨꯉꯥꯏꯕ ꯍꯥꯟꯅ ꯍꯥꯏꯖꯔꯛꯑꯒꯦ ꯅꯨꯡꯉꯥꯏꯕ ꯍꯥꯏꯔꯒꯗꯤ

ꯉꯥꯡꯅꯤꯡꯕ ꯋꯥ ꯉꯥꯡꯍꯜꯂꯤ ꯃꯈꯣꯏꯅꯁꯨ ꯇꯥꯕꯤ ꯈꯜꯂꯤ ꯃꯣꯏꯅ ꯇꯥꯕꯤ ꯑꯅ ꯈꯜꯂꯤ ꯑꯩꯈꯣꯏꯅ ꯉꯥꯡꯅꯤꯡꯕ ꯉꯥꯡꯍꯟꯕ ꯌꯥ ꯃꯣꯏꯅ ꯉꯥꯡꯍꯟꯕꯤ ꯑꯩꯈꯣꯏꯅ ꯇꯧꯅꯤꯡꯕ ꯇꯧꯕꯗ ꯀꯔꯤꯝꯇ ꯀꯥꯏꯗꯦ ꯑꯗꯨꯕꯨ ꯑꯃꯨꯛ ꯅꯨꯡꯉꯥꯏꯇꯕ ꯍꯥꯏꯔꯒ ꯃꯈꯣꯏꯅ ꯁꯦꯝꯃꯤꯕ ꯅꯤꯌꯣꯝ ꯑꯁꯤ ꯑꯃꯨꯛ ꯃꯣꯏꯅ ꯊꯨꯒꯥꯏꯖꯩ ꯁꯝꯅ ꯍꯥꯏꯔꯕꯗ ꯑꯩꯅ ꯉꯥꯡꯅꯤꯡꯕꯗꯣ ꯉꯥꯡꯉꯤ ꯌꯥꯔꯒ ꯉꯥꯡꯍꯜꯂ ꯀꯥꯟꯗ ꯑꯩꯈꯣꯏꯕꯨ ꯑꯃꯨꯛ ꯑꯣꯟꯖꯜꯂꯒ ꯆꯥꯕꯒꯨꯝꯕ ꯗꯒꯤ ꯑꯩꯈꯣꯏꯒꯤ ꯄꯩꯁꯥ ꯄꯤꯅꯕꯤ ꯀꯔꯞꯁꯟꯒꯤ ꯄꯣꯠꯁꯤꯅ ꯍꯟꯀꯠꯂꯛꯄꯒꯤ ꯉꯁꯥꯏꯒꯤ ꯂꯩꯈ꯭ꯔꯤꯕ ꯅꯤꯌꯣꯝꯁꯤꯡ ꯑꯗꯣ ꯐꯖꯕ ꯅꯤꯌꯣꯝꯁꯤꯡ ꯑꯗꯣ ꯀꯥꯏꯔꯛꯄ ꯂꯨꯆꯤꯡꯕ ꯑꯩꯈꯣꯏꯒꯤ ꯂꯨꯆꯤꯡꯕ ꯈꯟꯕꯁꯤ ꯌꯥꯝꯅ ꯅꯤꯌꯣꯝ ꯆꯨꯝꯃꯛꯇꯕ ꯑꯃ ꯂꯥꯛꯑꯦ ꯁꯤꯒꯨꯝꯕ ꯒꯅꯇꯟꯇ꯭ꯔꯒꯤ ꯂꯩꯕꯥꯛ ꯑꯣꯏꯕ ꯂꯝꯁꯤꯗ ꯑꯗꯣ ꯑꯩꯅ ꯎꯅꯖꯅꯤꯡꯕ ꯑꯔꯤꯕ ꯑꯣꯔ ꯅꯠꯇ꯭ꯔꯒ ꯑꯅꯧꯕ ꯂꯨꯆꯤꯡꯕ ꯍꯥꯏꯔꯒꯗꯤ ꯅꯔꯦꯟꯗ꯭ꯔ ꯃꯣꯗꯤꯖꯤ ꯑꯩꯈꯣꯏꯒꯤ ꯏꯟꯗꯤꯌꯥꯒꯤ ꯄ꯭ꯔꯥꯏꯝ ꯃꯤꯅꯤꯁꯇꯔ ꯈꯧꯖꯤꯛ ꯈꯧꯖꯤꯛꯀꯤ ꯑꯣꯏ ꯑꯣꯏꯔꯤꯕ ꯄ꯭ꯔꯥꯏꯝ ꯃꯤꯅꯤꯁꯇꯔꯁꯤ ꯎꯅꯖꯅꯤꯡꯉꯤ ꯃꯥ ꯎꯅꯖꯅꯤꯡꯉꯤꯖꯦ ꯀꯔꯤꯝꯒꯤ ꯅꯠꯇꯦ ꯑꯩꯈꯣꯏ ꯍꯧꯖꯤꯛ ꯃꯅꯤꯄꯨꯔꯁꯤꯗ ꯁꯤꯆꯨꯋꯦꯁꯟ ꯌꯥꯝꯅ ꯅꯨꯡꯉꯥꯏꯇꯕ ꯌꯥꯝꯅ ꯐꯖꯗꯕ ꯊꯣꯛꯍꯟꯅꯤꯡꯗ꯭ꯔꯕ ꯃꯑꯣꯡ ꯀꯌꯥ ꯑꯃ ꯊꯣꯛꯏ ꯃꯗꯨꯒꯤ ꯃꯇꯥꯡꯗ ꯈꯔ ꯉꯥꯡꯖꯅꯤꯡꯏ ꯃꯥꯕꯨ ꯊꯒꯠꯆꯅꯤꯡꯕꯗꯤ ꯅꯠꯆꯗꯦ ꯑꯩ ꯀꯅꯥꯝꯇꯒꯁꯨ ꯎꯅꯖꯅꯤꯡꯗꯦ ꯑꯩꯅ ꯄꯥꯝꯖꯕ ꯈꯔꯁꯨ ꯍꯥꯏꯖꯅꯤꯡꯉꯤ ꯃꯉꯣꯟꯗ ꯇꯥꯕꯤꯒꯗ꯭ꯔꯁꯨ ꯈꯜꯂꯤ ꯔꯥꯏꯠ ꯇꯨ ꯁ꯭ꯄꯤꯁ ꯂꯩꯕꯅꯤꯅ ꯇꯥꯕꯤꯔꯛꯇ꯭ꯔꯦ ꯇꯥꯕꯤꯔꯛꯇꯕꯩ ꯊꯕꯛꯁꯨ ꯃꯉꯣꯟꯗ ꯎꯠꯆꯅꯤꯡꯉꯤ ꯑꯗꯨ ꯃꯉꯥꯏꯔꯦ